ꯍꯜꯂꯣ ꯑꯣ ꯑꯩꯗꯨ ꯇꯧꯒꯦꯅ ꯇꯧꯕꯅꯦꯕ ꯇꯧꯗꯤ ꯇꯧꯗ꯭ꯔꯤꯕꯅꯤꯅ ꯍꯪꯉꯛꯀꯦꯅ ꯍꯥꯟꯅ ꯈꯟꯕ ꯑꯗꯨꯒꯤ ꯍꯧꯖꯤꯛ ꯀꯣꯜ ꯇꯧꯖꯔꯛꯄꯅꯦ ꯃꯣꯏꯁꯦ ꯐ꯭ꯂꯦꯕꯔ ꯀꯩꯀꯥꯒꯤ ꯃꯇꯨꯡ ꯏꯟꯅ ꯅꯣꯏꯁꯦ ꯄꯩꯁꯥ ꯍꯦꯟꯗꯣꯏꯔꯣ ꯅꯠꯇ꯭ꯔꯒ ꯑꯗꯨꯝ ꯄ꯭ꯔꯥꯏꯁ ꯃꯥꯟꯅꯕ꯭ꯔꯣ ꯑꯣ ꯑꯩꯁꯦ ꯗꯥꯛ ꯐꯣꯔꯦꯁ ꯇꯧꯒꯦ ꯇꯧꯕꯅꯦꯕ ꯑꯗꯨ ꯑꯩꯅ ꯈꯜꯂꯤꯁꯤꯅ ꯇꯪꯈꯥꯏ ꯑꯃ ꯗꯥꯛ ꯐꯣꯔꯦꯁ ꯑꯣꯏꯍꯜꯂ ꯇꯪꯈꯥꯏ ꯑꯃꯗ ꯕ꯭ꯂꯨꯕꯦꯔꯤ ꯀ꯭ꯔꯤꯝ ꯑꯣꯏꯍꯜꯂꯒ ꯐ꯭ꯂꯦꯕꯔ ꯑꯅꯤꯒꯤ ꯀꯦꯛ ꯇꯧꯕ ꯌꯥꯒꯗ꯭ꯔꯣ ꯁꯤꯅꯦ ꯍꯦꯟꯕ ꯍꯥꯏꯔꯤꯁꯦ ꯅꯣꯔꯃꯜꯂꯤ ꯄ꯭ꯔꯥꯏꯁꯁꯦ ꯑꯩꯈꯣꯏꯒꯤ ꯑꯩꯅ ꯄꯥꯝꯃꯤꯁꯦ ꯇꯨ ꯇꯥꯏꯌꯔ ꯀꯦꯛꯅꯦꯕ ꯍꯥꯏꯗꯤ ꯐ꯭ꯂꯣꯔ ꯑꯅꯤꯒꯤ ꯀꯦꯛꯇꯣ ꯑꯗꯣ ꯀꯌꯥꯃꯨꯛ ꯂꯩꯒꯗꯒꯦ ꯅꯣꯔꯃꯜ ꯀꯦꯛꯇꯒ ꯍꯧꯖꯤꯛꯀꯤ ꯑꯩꯅ ꯍꯥꯏꯔꯤꯕ ꯗꯕꯜ ꯐ꯭ꯂꯦꯕꯔ ꯀꯦꯛꯇꯨꯒ

ꯑꯥ ꯑꯥ ꯑꯩꯗꯤ ꯐ꯭ꯂꯦꯕꯔꯗꯨ ꯈꯛ ꯇꯣꯡꯉꯥꯟꯕ ꯄꯥꯝꯕꯅꯦ ꯑꯗꯣ ꯆꯞ ꯃꯥꯟꯅꯕ ꯀ꯭ꯔꯤꯝꯗꯨ ꯁꯤꯖꯤꯟꯅꯩꯕ ꯍꯥꯏꯗꯤ ꯍꯦꯟꯅꯁꯨ ꯁꯤꯖꯤꯟꯅꯕ ꯅꯠꯇꯕ ꯑꯗꯨꯗ ꯀꯃꯥꯏꯅ ꯄ꯭ꯔꯥꯏꯁ ꯍꯦꯜꯂꯤꯅꯣ ꯌꯥꯝꯃꯟꯗ꯭ꯔꯣ ꯑꯗꯨꯗꯤ ꯂꯨꯄꯥ ꯆꯥꯇ꯭ꯔꯨꯛ ꯈꯦꯠꯅꯔꯛꯑꯦ ꯍꯦꯟꯃꯟꯗ꯭ꯔꯣ

ꯑꯗꯨꯗ ꯑꯩꯁꯦꯀꯣ ꯑꯇꯣꯞꯄꯗ ꯑꯣꯏꯅ ꯍꯪꯉꯁꯤꯔ ꯈꯪꯗꯦꯗ ꯅꯣꯏꯒꯤꯁꯦ ꯑꯗꯣ ꯑꯩꯒꯤꯁꯦ ꯈꯔ ꯍꯥꯏꯒꯗꯕꯁꯨ ꯂꯩꯌꯦꯕ ꯈꯔ ꯁꯦꯝꯗꯣꯛ ꯁꯦꯝꯖꯤꯟ ꯈꯔꯁꯨ ꯌꯥꯎꯔꯤ ꯀꯦꯛꯇꯨꯗ ꯅꯣꯏꯁꯦ ꯐꯣꯟꯗꯦꯟ ꯌꯥꯝ ꯁꯤꯖꯤꯟꯅꯕ꯭ꯔꯥ ꯅꯠꯇ꯭ꯔꯒ ꯀ꯭ꯔꯤꯝ ꯈꯛ ꯁꯤꯖꯤꯟꯅꯕ꯭ꯔꯥ ꯀꯦꯛ ꯁꯥ ꯀꯥꯟꯗ ꯑꯧ ꯑꯧ ꯀ꯭ꯔꯤꯝꯁꯦ ꯅꯣꯏꯒꯤꯁꯦ ꯄꯦꯀꯦꯠꯇ ꯂꯥꯛꯄꯗꯨ ꯁꯤꯖꯤꯟꯅꯕ꯭ꯔꯥ ꯑꯩꯈꯣꯏꯒꯤ ꯂꯩꯔꯒ ꯑꯣꯏ ꯔꯦꯗꯤꯃꯦꯠꯇꯣ ꯁꯤꯖꯤꯟꯅꯕ꯭ꯔꯥ ꯅꯠꯇ꯭ꯔꯒ ꯅꯣꯏ ꯅꯁꯥꯒꯤ ꯁꯥꯕ꯭ꯔꯥ ꯐ꯭ꯔꯦꯁ ꯑꯣꯏꯅ ꯑꯗꯨꯒꯤ ꯃꯇꯨꯡ ꯏꯟꯅ ꯄ꯭ꯔꯥꯏꯁꯇꯣ ꯇꯥꯡꯉꯗꯤ ꯌꯥꯏ ꯅꯠꯇ꯭ꯔꯗꯤ ꯀꯥꯟꯅꯗ꯭ꯔꯦ ꯅꯣꯏꯒꯤꯁꯦ ꯑꯇꯣꯞꯄꯗ ꯍꯪꯉꯨꯕꯅ ꯐꯔꯅꯤ

ꯑꯁ ꯅꯣꯏ ꯄ꯭ꯔꯥꯏꯁꯁꯦ ꯈꯔ ꯇꯥꯕ ꯌꯥꯔꯗꯤ ꯅꯣꯏꯁꯦ ꯗꯤꯁꯀꯥꯎꯟꯀ ꯂꯩꯇꯕ꯭ꯔꯣ ꯍꯧꯖꯤꯛꯁꯦ ꯀꯩꯅꯣ ꯏꯟꯗꯤꯄꯦꯟꯗꯦꯟ ꯃꯌꯥ ꯌꯧꯁꯤꯜꯂꯛꯑꯕꯅꯦ ꯗꯤꯁꯀꯥꯎꯟꯒ ꯑꯃꯇ ꯂꯩꯇꯕ꯭ꯔꯣ ꯍꯥꯏꯔꯤꯁꯦ

ꯑꯥ ꯑꯥ

ꯃꯣꯏ ꯏꯟꯗꯤꯄꯦꯟꯗꯦꯟꯁ ꯗꯦꯒꯤ ꯑꯩꯈꯣꯏꯒꯤ ꯀꯣꯂꯦꯖꯗ ꯐꯪꯁꯟ ꯑꯃ ꯇꯧꯒꯗꯕꯗ ꯑꯩꯈꯣꯏ ꯁꯥꯇ꯭ꯔꯥꯁꯤꯡ ꯄꯨꯜꯂꯒ ꯑꯗꯨꯒꯤꯅꯦ ꯑꯗ ꯑꯩꯈꯣꯏꯒꯤ ꯏꯁꯇꯨꯗꯦꯟꯒꯤ ꯑꯣꯏꯕꯅꯤꯅ ꯇꯣꯡꯉꯥꯟꯅ ꯗꯤꯁꯀꯥꯎꯟꯀ ꯂꯩꯕ ꯑꯣꯏꯔꯗꯤ ꯐꯗꯧꯕ ꯍꯧꯖꯤꯛꯀꯥꯟ ꯄꯣꯠ ꯈꯨꯗꯤꯡꯃꯛ ꯇꯥꯡꯉꯛꯄꯁꯤꯗꯀꯣ ꯇꯥꯕ ꯌꯥꯗꯕꯅ ꯁꯤꯡꯁꯦ ꯑꯩꯁꯤꯀꯣ ꯑꯩꯒꯤ ꯅꯝꯕꯔꯁꯦ ꯍꯧꯖꯤꯛ ꯅꯣꯠ ꯇꯧꯔ ꯂꯩꯍꯧꯔꯣ ꯑꯩꯁꯦ ꯑꯣꯗꯔꯁꯤ ꯀꯟꯐꯥꯝ ꯇꯧꯔꯔꯣꯏꯒꯦ ꯑꯇꯣꯞꯄ ꯑꯃꯅꯤꯗ ꯑꯩ ꯍꯪꯖꯔꯛꯑꯒꯦ ꯑꯗꯨꯒ ꯍꯥꯏꯔꯛꯑꯒꯦ ꯍꯣꯏ ꯍꯣꯏ ꯍꯣꯏ ꯊꯝꯃꯦ ꯊꯝꯃꯦ